ꯀꯀꯥꯗ ꯉꯁꯥꯏ ꯇꯦꯛꯁꯤ ꯕꯨꯛ ꯇꯧꯕꯗ ꯖꯤꯄꯦꯗ ꯄꯩꯁꯥ ꯄꯤꯒꯦ ꯍꯥꯏꯈꯤꯕꯅꯤ ꯑꯗꯣ ꯀꯀꯥ ꯑꯩꯒꯤꯁꯦ ꯖꯤꯄꯦ ꯑꯦꯀꯥꯎꯟ ꯕꯦꯂꯦꯟꯁ ꯂꯨꯄꯥ ꯇꯔꯥꯗꯒꯤ ꯍꯦꯟꯅ ꯌꯥꯎꯔꯝꯗ꯭ꯔꯦ ꯑꯗꯣ ꯀꯀꯥ ꯀꯦꯁ ꯑꯣꯏꯅ ꯄꯤꯕ ꯌꯥꯕ꯭ꯔꯥ ꯑꯗꯣ ꯀꯀꯥ ꯁꯦ ꯂꯤꯁꯤꯡ ꯑꯃ ꯂꯧꯔꯣ ꯉꯁꯥꯏ ꯀꯀꯥꯒꯤꯗꯣ ꯆꯥꯅꯤꯄꯥꯟ ꯍꯥꯏꯕꯅꯤ ꯂꯨꯄꯥ ꯆꯅꯤꯁꯤ ꯇꯤꯞꯁ ꯑꯣꯏꯅ ꯑꯗꯣ ꯀꯀꯥꯅ ꯂꯝꯕꯤ ꯆꯠꯄꯗ ꯋꯥꯔꯤꯁꯨ ꯐꯖ ꯐꯖꯕ ꯃꯌꯥꯝ ꯂꯤꯕꯤꯔꯦ ꯃꯊꯪꯗꯁꯨ ꯀꯀꯥꯒꯤ ꯒꯥꯔꯤꯁꯤ ꯕꯨꯛ ꯇꯧꯗꯣꯏꯅꯤ ꯑꯣ ꯐꯔꯦ ꯐꯔꯦ ꯀꯀꯥ ꯑꯩ ꯑꯃꯨꯛ ꯂꯩꯍꯧꯔꯒꯦ